ꯑꯩꯅ ꯑꯩꯈꯣꯏꯒꯤ ꯈꯨꯡꯒꯪꯒꯤ ꯃꯄꯥꯟꯁꯤꯗꯒꯤ ꯊꯣꯛꯄ ꯃꯇꯝꯗ ꯊꯦꯡꯅꯕ ꯑꯋꯥꯕꯁꯤꯡ ꯈꯨꯗꯣꯡ ꯆꯥꯗꯕ ꯍꯥꯏꯔꯒꯗꯤ ꯑꯩꯈꯣꯏꯅ ꯈꯨꯡꯒꯪꯁꯤꯗꯒꯤ ꯃꯄꯥꯟ ꯊꯣꯛꯀꯦ ꯍꯥꯏꯕꯁꯤꯗ ꯑꯁꯤꯅ ꯑꯍꯥꯟꯕ ꯑꯋꯥꯕ ꯑꯃꯅꯦꯕ ꯀꯩꯒꯤꯅꯣ ꯍꯥꯏꯕ ꯃꯇꯝꯗ ꯑꯩꯈꯣꯏꯒꯤ ꯒꯥꯔꯤꯒꯤ ꯐꯦꯁꯤꯂꯤꯇꯤꯁꯦ ꯌꯥꯝꯅ ꯋꯥꯠꯂꯤ ꯑꯗꯨꯗꯒꯤꯗꯤ ꯂꯝꯕꯤꯁꯤ ꯌꯥꯝꯅ ꯐꯠꯇꯦ ꯀꯔꯤꯒꯨꯝꯕ ꯑꯩꯈꯣꯏꯅ ꯊꯣꯛꯎꯔꯦ ꯒꯥꯔꯤꯁꯦ ꯐꯪꯉꯁꯨ ꯒꯥꯔꯤ ꯆꯦꯟꯕꯨꯗꯤ ꯆꯦꯜꯂꯤ ꯆꯦꯟꯗꯦ ꯍꯥꯏꯕ ꯅꯠꯇꯕ ꯒꯥꯔꯤ ꯑꯃ ꯑꯅꯤꯇꯪꯅꯦꯕ ꯆꯦꯜꯂꯤꯁꯦ ꯑꯩꯈꯣꯏ ꯇꯥꯎꯟ ꯌꯧꯕꯒꯤ ꯃꯣꯔꯦ ꯇꯥꯎꯟ ꯌꯧꯅꯕ ꯆꯦꯜꯂꯤꯁꯦ ꯑꯁꯤꯁꯤꯗ ꯑꯁꯤ ꯆꯦꯜꯂꯤꯁꯤꯗ ꯑꯩꯈꯣꯏꯅ ꯊꯣꯡꯉꯒ ꯆꯠꯂꯦ ꯂꯝꯕꯤꯁꯤ ꯌꯥꯝ ꯐꯠꯇꯦ ꯇꯣꯡꯉꯒ ꯆꯠꯄ ꯃꯇꯝꯁꯤꯗ ꯑꯩꯈꯣꯏꯒꯤ ꯃꯤꯁꯤꯡꯁꯤꯡꯁꯤꯅꯁꯨ ꯑꯩꯈꯣꯏꯗ ꯃꯑꯣꯡ ꯑꯃ ꯃꯤꯠꯌꯦꯡ ꯑꯃ ꯌꯦꯡꯉꯦꯕ ꯈꯪꯕ꯭ꯔ ꯍꯥꯏꯕꯗꯤ ꯃꯥꯁꯦ ꯑꯁꯣꯝꯗꯒꯤ ꯂꯋꯥꯏꯗꯒꯤ ꯀꯥꯔꯛꯄꯅꯤ ꯍꯥꯏꯕꯒꯤ ꯃꯑꯣꯡ ꯑꯃ ꯁꯨꯝ ꯃꯤꯁꯤꯅ ꯌꯦꯡꯏ ꯑꯗꯨꯗꯒꯤꯗꯤ ꯑꯩꯈꯣꯏꯅ ꯍꯟꯒꯦ ꯍꯥꯏꯅ ꯑꯩꯈꯣꯏꯁꯤꯅ ꯕꯖꯥꯔꯁꯤꯗ ꯂꯩꯔꯨꯔꯒ ꯍꯥꯟꯒꯦꯅ ꯇꯧꯕ ꯃꯇꯝꯁꯤꯗꯁꯨ ꯑꯁꯤꯅ ꯑꯃꯨꯛꯀ ꯍꯦꯟꯅ ꯑꯋꯥꯕ ꯑꯣꯏꯈ꯭ꯔꯦ ꯅꯨꯃꯤꯗꯥꯡꯒ ꯑꯣꯏꯕꯁꯤꯗ ꯒꯥꯔꯤꯁꯤ ꯑꯅꯤ ꯑꯍꯨꯝꯗꯒꯤ ꯍꯦꯟꯅ ꯆꯦꯟꯗꯕꯅꯤꯅ ꯒꯥꯔꯤꯁꯤ ꯑꯃꯨꯛ ꯍꯦꯟꯅ ꯐꯪꯗꯦꯕ ꯅꯨꯃꯤꯗꯥꯡꯁꯤꯗ ꯑꯃꯨꯛꯀ ꯍꯦꯟꯅ ꯋꯥꯏꯑꯦꯕ ꯑꯗꯨꯅ ꯑꯗꯨꯅ ꯃꯤꯒꯤ ꯃꯌꯨꯝꯗ ꯌꯥꯔꯦꯛꯞ ꯀꯌꯥꯅꯤ ꯃꯤꯒꯤ ꯃꯌꯨꯝꯗ ꯑꯗꯨꯝ ꯈꯪꯅꯕ ꯏꯃꯥꯟꯅꯕ ꯑꯗꯨꯝ ꯇꯥꯎꯟꯗ ꯕꯖꯥꯔꯗ ꯂꯩꯕꯅꯤꯅ ꯃꯣꯏ ꯃꯌꯨꯝꯗ ꯑꯗꯨꯝ ꯂꯦꯛꯄꯁꯨ ꯌꯥꯎꯏ ꯑꯗꯨꯃꯥꯏꯅ ꯇꯧꯔꯒ ꯇꯧꯏ ꯑꯗꯨꯕꯨ ꯑꯩꯈꯣꯏꯅ ꯍꯥꯏꯖꯅꯤꯡꯕꯗ ꯒꯥꯔꯤꯒꯤ ꯐꯦꯁꯤꯂꯤꯇꯤꯁꯦ ꯈꯤꯇꯪ ꯂꯩꯍꯟꯕꯤꯕ ꯃꯔꯥꯡ ꯀꯥꯏꯅ ꯑꯗꯨꯒ ꯆꯠꯊꯣꯛ ꯆꯠꯁꯤꯟꯁꯤ ꯈꯤꯇꯪ ꯅꯨꯉꯥꯏꯍꯟꯕꯤꯔꯒ ꯑꯗꯨꯃꯥꯏꯅ ꯇꯧꯔꯒꯗꯤ ꯃꯤꯅꯁꯨ ꯑꯩꯈꯣꯏꯕꯨ ꯍꯟꯊꯅ ꯌꯦꯡꯕꯤꯔꯣꯏ ꯑꯗꯨꯒ ꯆꯠꯊꯣꯛ ꯆꯠꯁꯤꯟ ꯕꯤꯖꯤꯅꯦꯁꯇꯁꯨ ꯀꯥꯔꯕꯥꯔꯗꯁꯨ ꯌꯥꯝ ꯈꯨꯃꯥꯡ ꯆꯥꯎꯁꯤꯟꯕ ꯑꯃ ꯑꯣꯏꯒꯅꯤꯅ ꯍꯥꯏꯅꯤꯡꯏ